ꯂꯩꯉꯥꯛꯀꯤ ꯁ꯭ꯀꯤꯝꯁꯤꯡꯒꯤ ꯃꯈꯥꯗ ꯄꯤꯔꯤꯕ ꯍꯦꯜ ꯀꯦꯔ ꯁꯕꯤꯁꯁꯤꯡ ꯁꯤꯒꯤ ꯃꯒꯨꯟ ꯍꯥꯏꯔꯒꯗꯤ ꯃꯁꯤꯒꯤꯁꯤ ꯌꯥꯝꯅ ꯀ꯭ꯋꯥꯂꯤꯇꯤ ꯐꯖꯅ ꯂꯩꯅ ꯇꯧꯕꯗꯤ ꯅꯠꯇꯦ ꯍꯥꯏꯖꯅꯤꯡꯏ ꯍꯥꯏꯕꯗꯤ ꯑꯅꯥꯕꯁꯤꯡꯁꯤꯅ ꯈꯨꯗꯣꯡ ꯆꯥꯕ ꯌꯥꯝꯅ ꯃꯔꯥꯡ ꯀꯥꯏꯅ ꯐꯪꯗꯦ ꯑꯗ ꯑꯩꯈꯣꯏꯅ ꯂꯩꯉꯥꯛꯀꯤ ꯑꯅꯥ ꯂꯥꯌꯦꯡꯁꯪꯁꯤꯡ ꯅꯠꯇ꯭ꯔꯒ ꯂꯅꯥꯏꯒꯤ ꯁꯦꯟꯇꯔꯁꯤꯡꯗ ꯀꯔꯝꯕꯗ ꯆꯠꯄ ꯄꯥꯝꯒꯦ ꯍꯥꯏꯅ ꯑꯩꯅ ꯑꯩꯒꯤ ꯃꯣꯠ ꯑꯣꯏꯅ ꯍꯥꯏꯖꯔꯒꯗꯤ ꯒꯣꯃꯦꯟ ꯁ꯭ꯀꯨ ꯒꯣꯃꯦꯟꯀꯤ ꯍꯣꯁꯄꯤꯇꯥꯜꯁꯤꯡꯗ ꯆꯠꯄꯗ ꯆꯠꯄꯅ ꯍꯦꯟꯅ ꯐꯩ ꯃꯔꯝꯗꯤ ꯑꯩꯈꯣꯏ ꯂꯥꯏꯔꯕ ꯂꯩꯕꯥꯛꯅꯤ ꯑꯩꯈꯣꯏ ꯒꯣꯃꯦꯟꯀꯤ ꯍꯣꯁꯄꯤꯇꯥꯜꯁꯤꯡꯗ ꯌꯥꯝꯅ ꯃꯇꯤꯛ ꯆꯥꯕ ꯈꯨꯠꯁꯨ ꯈꯨꯠꯂꯥꯏꯁꯤꯡ ꯌꯥꯝꯅ ꯃꯇꯤꯛ ꯆꯥꯅ ꯂꯩ ꯑꯗꯨꯅ ꯒꯣꯃꯦꯟꯀꯤ ꯍꯣꯁꯄꯤꯇꯥꯜꯁꯤꯡꯗ ꯆꯠꯄꯅ ꯍꯦꯟꯅ ꯐꯩ ꯍꯥꯏꯅ ꯑꯩ ꯍꯥꯏꯖꯅꯤꯡꯏ